ꯁꯉꯥꯏ ꯐꯦꯁꯇꯤꯕꯦꯜꯗꯤ ꯈ꯭ꯋꯥꯏꯗꯒꯤ ꯏꯁꯇꯦꯠꯇ ꯆꯥꯎꯕ ꯐꯦꯁꯇꯤꯕꯦꯜ ꯑꯃꯅꯤ ꯑꯁꯤ ꯐꯦꯁꯇꯤꯕꯦꯜ ꯃꯇꯝꯗ ꯀꯜꯆꯔꯦꯜ ꯑꯦꯛꯆꯦꯟꯖ ꯄ꯭ꯔꯣꯒꯥꯝ ꯑꯗꯨꯒ ꯐꯣꯔꯦꯟ ꯈꯣꯏꯁꯨ ꯑꯗꯨꯝ ꯂꯥꯛꯔꯒ ꯑꯗꯨꯒꯤ ꯐꯦꯁꯇꯤꯕꯦꯜꯗꯨ ꯐꯖꯅ ꯑꯩꯈꯣꯏ ꯁꯦꯂꯦꯕ꯭ꯔꯦꯁꯟ ꯇꯧꯔꯝꯏ ꯑꯗꯨꯒ ꯑꯁꯤꯒꯤ ꯐꯦꯁꯇꯤꯕꯦꯜꯗꯤ ꯑꯩꯈꯣꯏꯅ ꯄ꯭ꯔꯣꯃꯣꯠ ꯇꯧꯅꯤꯡꯉꯥꯏ ꯑꯗꯨꯗꯤ ꯁꯉꯥꯏ ꯐꯦꯁꯇꯤꯕꯦꯜ ꯁꯉꯥꯏ ꯗꯤꯌꯔ ꯑꯁꯤ ꯁꯉꯥꯏꯗꯤ ꯑꯗꯨꯝ ꯌꯨꯅꯤꯛ ꯑꯣꯏꯕ ꯑꯗꯨꯝ ꯔꯦꯔ ꯏꯁꯄꯤꯁꯤꯁ ꯑꯣꯏꯕ ꯑꯦꯟꯗꯦꯟꯖꯔ ꯏꯁꯄꯦꯁꯤꯁ ꯑꯃ ꯑꯣꯏꯕꯅꯤꯅ ꯑꯗꯨꯒꯤꯗꯃꯛ ꯑꯩꯈꯣꯏꯅ ꯑꯁꯤꯗꯨ ꯄ꯭ꯔꯤꯖꯥꯕ ꯇꯧꯕ ꯑꯃꯗꯤ ꯆꯪꯉꯦ ꯍꯥꯏꯕ ꯑꯗꯨꯒꯤꯗꯃꯛ ꯑꯗꯨꯒꯤ ꯑꯦꯋꯥꯔꯅꯦꯁꯀꯤꯗꯃꯛ ꯑꯩꯈꯣꯏꯅ ꯁꯤ ꯏꯁꯇꯦꯠ ꯂꯦꯕꯦꯜ ꯐꯦꯁꯇꯤꯕꯦꯜ ꯁꯉꯥꯏ ꯑꯗꯨꯗꯣ ꯍꯥꯏꯗꯣꯛꯄꯅꯤ ꯑꯗꯨꯒ ꯁꯤ ꯏꯁꯇꯦꯠ ꯁꯉꯥꯏ ꯐꯦꯁꯇꯤꯕꯦꯜ ꯑꯁꯤꯗꯤ ꯌꯥꯝ ꯅꯨꯡꯉꯥꯏꯕ ꯌꯥꯝ ꯂꯩꯕꯅꯤ ꯑꯗꯨ ꯃꯈꯜ ꯃꯈꯜ ꯑꯗꯨꯒ ꯏꯁꯇꯦꯠ ꯏꯁꯇꯣꯜꯒꯨꯝꯕꯁꯨ ꯂꯣꯏꯅ ꯍꯥꯡꯂꯒ ꯑꯩꯈꯣꯏ ꯀꯜꯆꯔꯦꯜ ꯑꯥꯏꯇꯦꯝꯁ ꯀꯜꯆꯔꯦꯜ ꯗꯤꯁꯄ꯭ꯂꯦ ꯀꯜꯆꯔꯦꯜ ꯗꯥꯟꯁ ꯑꯗꯨ ꯂꯣꯏꯅ ꯑꯩꯈꯣꯏ ꯎꯕꯁꯨ ꯐꯪꯉꯦ ꯑꯗꯨꯒ ꯑꯁꯤꯒꯤ ꯃꯇꯝ ꯑꯣꯏꯔꯗꯤ ꯌꯥꯝ ꯅꯨꯡꯉꯥꯏꯕ ꯑꯃꯅꯤ ꯑꯁꯤꯒꯤ ꯅꯨꯡꯇꯤ ꯆꯍꯤ ꯆꯍꯤ ꯅꯨꯡꯇꯤ ꯑꯗꯨꯝ ꯁꯦꯂꯦꯕ꯭ꯔꯦꯁꯟ ꯇꯧꯕꯅꯤ ꯑꯗꯨ ꯁꯤ ꯁꯦꯂꯦꯕ꯭ꯔꯦꯁꯟ ꯇꯧꯕꯗꯨꯗꯤ ꯅꯕꯦꯝꯕꯔ ꯋꯤꯟꯇꯔ ꯋꯤꯟꯇꯔ ꯑꯁꯤꯒꯤ ꯐꯦꯁꯇꯤꯕꯦꯜꯗꯨ ꯑꯣꯟꯊꯣꯛꯄꯅꯤ ꯅꯕꯦꯝꯕꯔ ꯗꯦꯗ ꯇ꯭ꯋꯦꯟꯇꯤꯗꯒꯤ ꯊꯥꯔꯇꯤ ꯐꯥꯎ ꯑꯗꯨ ꯁꯦꯂꯦꯕ꯭ꯔꯦꯁꯟ ꯇꯧꯕꯅꯤ ꯑꯁꯤ